ꯑꯩꯈꯣꯏꯅ ꯂꯩꯔꯤꯕ ꯃꯐꯝ ꯑꯁꯤꯒꯤ ꯑꯣꯏꯅꯗꯤ ꯁꯦꯡꯂꯕ ꯄꯨꯋꯥꯔꯤ ꯂꯩꯖꯩ ꯐꯨꯔꯨꯞ ꯃꯁꯦꯜꯒꯤ ꯑꯣꯏꯕ ꯑꯩꯈꯣꯏꯒꯤ ꯊꯥꯏꯅꯒꯤ ꯑꯩꯈꯣꯏꯅ ꯅꯤꯡꯁꯤꯡꯕ ꯊꯣꯛꯇ꯭ꯔꯕ ꯃꯇꯝꯗꯒꯤ ꯍꯧꯔꯒ ꯐꯨꯔꯨꯞ ꯀꯌꯥ ꯑꯃꯅ ꯄꯨꯟꯅ ꯈꯨꯟꯗꯥꯃꯤꯟꯅꯔꯒ ꯃꯩꯇꯩ ꯃꯨꯁꯂꯤꯝ ꯑꯗꯒꯤ ꯇ꯭ꯔꯥꯏꯕꯦꯜ ꯈꯨꯗꯤꯡꯃꯛꯅ ꯄꯨꯟꯅ ꯅꯨꯡꯁꯤ ꯆꯥꯟꯅꯅ ꯂꯩꯖꯕ ꯂꯝꯗꯝ ꯑꯃꯈꯛ ꯑꯣꯏ ꯅꯨꯡꯁꯤ ꯆꯥꯟꯅꯅ ꯂꯩꯕꯒꯤ ꯑꯗꯨꯒꯨꯝꯕ ꯄꯨꯋꯥꯔꯤ ꯑꯃꯈꯛ ꯂꯩꯖꯩ ꯑꯗꯨꯅ ꯃꯔꯝ ꯑꯁꯤꯅ ꯑꯩꯈꯣꯏꯒꯤ ꯃꯇꯝ ꯃꯇꯝꯒꯤ ꯑꯣꯏꯕ

ꯑꯩꯈꯣꯏꯒꯤ ꯀꯝꯃꯤꯎꯅꯤꯇꯤ ꯑꯅꯤꯒꯤ ꯃꯔꯛꯇ ꯅꯨꯡꯁꯤꯅꯕꯒꯤ ꯃꯔꯤꯗꯨ ꯍꯦꯟꯅ ꯊꯝꯕ ꯑꯗꯨꯒꯨꯝꯕ ꯂꯝꯗꯝ ꯑꯃꯈꯛ ꯑꯣꯏ ꯑꯗꯨꯒ ꯏꯗꯃꯛꯇ ꯑꯣꯏꯔꯕꯁꯨ ꯑꯩꯈꯣꯏꯒꯤ ꯃꯨꯁꯂꯤꯝꯁꯤꯡꯅ ꯑꯇꯣꯞꯄ ꯀꯝꯃꯤꯎꯅꯤꯇꯤꯒꯤ ꯃꯤꯑꯣꯏꯁꯤꯡ ꯃꯔꯨꯞꯁꯤꯡ ꯐꯦꯃꯤꯂꯤꯗꯧꯅ ꯂꯣꯏꯅꯕ ꯀꯌꯥ ꯑꯃꯁꯨ ꯏꯟꯕꯥꯏꯠ ꯇꯧꯔꯒ ꯅꯨꯡꯁꯤ ꯆꯥꯟꯅꯕꯒꯤ ꯃꯔꯤ ꯊꯝꯕ ꯑꯗꯨꯒꯨꯝꯕ ꯂꯝꯗꯝ ꯑꯃꯈꯛ ꯑꯣꯏ ꯑꯗꯣ ꯑꯩꯒꯤ ꯑꯣꯏꯅꯗꯤ ꯂꯝꯗꯝ ꯑꯁꯤꯗ ꯊꯣꯛꯄ ꯂꯥꯟꯒꯨꯝꯕ ꯑꯗꯨꯒꯨꯝꯕꯁꯦ ꯀꯌꯥ ꯊꯦꯡꯅꯖꯗꯦ ꯑꯗꯨꯅ ꯑꯩ ꯏꯁꯥꯒꯤ ꯑꯣꯏꯅꯗꯤ ꯂꯅꯥꯏꯒꯤ ꯑꯣꯏꯕ ꯄꯨꯟꯁꯤꯗ ꯅꯨꯡꯉꯥꯏꯇꯕ ꯐꯨꯔꯨꯞꯁꯤꯡꯅ ꯑꯣꯏꯔꯒ ꯁꯦꯝꯕ ꯅꯨꯡꯉꯥꯏꯇꯕ ꯀꯔꯤꯒꯨꯝꯕ ꯊꯧꯗꯣꯛ ꯑꯃꯇ ꯑꯩꯒꯤ ꯑꯣꯏꯅꯗꯤ ꯊꯦꯡꯅꯖꯔꯛꯇ꯭ꯔꯤ